ꯏꯟꯗꯤꯌꯥꯁꯤꯗ ꯌꯥꯝꯅ ꯁ꯭ꯋꯤꯠ ꯍꯥꯏꯕꯁꯤ ꯌꯥꯝꯅ ꯐꯥꯎꯕ ꯑꯗꯨꯒꯨꯝꯂꯕ ꯀꯟꯇ꯭ꯔꯤ ꯑꯃꯅꯤ ꯑꯊꯨꯝꯕ ꯍꯥꯏꯕꯁꯤ ꯌꯥꯝꯅ ꯄꯥꯝꯖꯕ ꯀꯟꯇ꯭ꯔꯤꯅꯤ ꯌꯥꯝꯅ ꯆꯥꯅꯕ ꯏꯟꯗꯤꯌꯥꯁꯤꯗ ꯌꯥꯝꯅ ꯆꯥꯅꯕꯁꯤ ꯒꯨꯂꯥꯞ ꯖꯥꯃꯨꯟ ꯑꯗꯨꯒꯨꯝꯕ ꯖꯦꯂꯤꯕꯤ ꯑꯗꯨꯒ ꯄꯐ ꯄꯦꯁꯇ꯭ꯔꯤꯁꯅꯆꯤꯡꯕ ꯑꯗꯨꯒ ꯑꯩꯈꯣꯏ ꯂꯥꯜ ꯃꯣꯍꯣꯜ ꯍꯜꯋꯥꯒꯨꯝꯕ ꯑꯁꯤ ꯌꯥꯝꯅ ꯆꯥꯅꯕꯅꯤ